ꯍꯜꯂꯣ ꯑꯧ ꯃꯥꯟꯅꯦ ꯑꯥ

ꯑꯥ ꯄꯣꯠꯄꯨꯗꯤ ꯂꯩ ꯖꯨꯒ ꯈꯔ ꯏꯁꯇꯣꯛꯇꯒꯤ ꯈꯔ ꯂꯩꯍꯧꯕꯗꯨ ꯂꯩ ꯑꯗꯨ ꯃꯃꯟꯗꯤ ꯍꯥꯟꯅꯒꯤ ꯃꯃꯟꯗꯨꯗꯤ ꯑꯣꯏꯔꯔꯣꯏ ꯃꯃꯟ ꯈꯔ ꯋꯥꯡꯉꯅꯤ ꯁꯨꯄꯥꯔꯤ ꯂꯩ ꯁꯨꯄꯥꯔꯤꯗꯣ ꯍꯧꯖꯤꯛ ꯁꯤꯗ ꯆꯍꯨꯝꯒ ꯌꯥꯡꯈꯩ ꯍꯨꯝꯐꯨ ꯑꯗꯨꯝ ꯀꯤꯂꯣꯗ ꯑꯗꯨꯝ ꯍꯣꯜꯁꯦꯜꯗ ꯑꯩ ꯄꯤꯒꯦ ꯑꯇꯣꯞꯄ ꯗꯨꯀꯥꯟꯁꯤꯡꯅ ꯌꯣꯟꯕꯗꯤ ꯆꯥꯝꯃꯔꯤ ꯌꯣꯟꯕꯅꯦ ꯑꯗꯣ ꯅꯣꯏ ꯅꯣꯏꯗ ꯑꯩꯈꯣꯏꯒꯤ ꯑꯗꯨꯝ ꯀꯁꯇꯃꯔ ꯑꯣꯏꯕꯅꯤꯅ ꯈꯔ ꯍꯣꯜꯁꯦꯜ ꯔꯦꯠꯇ ꯅꯪꯒꯤꯗꯨꯕꯨꯗꯤ ꯄꯤꯒꯦ ꯃꯌꯥꯝꯗꯕꯨꯗꯤ ꯑꯩ ꯆꯍꯨꯝ ꯃꯔꯐꯨ ꯁꯨꯃꯥꯏꯅ ꯑꯗꯨꯝ ꯊꯥꯕꯅꯤ ꯍꯣꯜꯁꯦꯜ ꯔꯦꯠꯇ ꯑꯗꯨ ꯅꯪꯒꯤꯗꯣ ꯂꯨꯄꯥ ꯀꯨꯟ ꯀꯨꯟꯊ꯭ꯔꯥ ꯌꯦꯡꯕꯤꯔꯒ ꯑꯗꯨꯝ ꯄꯤꯒꯦ ꯌꯥꯒꯅꯤ ꯑꯗꯣ ꯒꯣꯖꯤꯂꯥꯗꯨꯁꯨ ꯂꯩ ꯑꯗꯣ ꯒꯣꯖꯤꯂꯥꯗꯨꯗꯤ ꯂꯤꯁꯤꯡ ꯑꯅꯤꯒ ꯆꯍꯨꯝ ꯌꯧꯔꯦꯀꯣ ꯀꯥꯔꯇꯨꯟꯗ ꯑꯗꯨꯗꯤ ꯌꯥꯗ꯭ꯔꯦꯍꯦ ꯑꯗꯨꯗꯤ ꯁꯣꯝꯗꯒꯤ ꯂꯥꯛꯇꯦꯕ ꯃꯣꯔꯦꯗꯒꯤ ꯄꯣꯠꯇꯨ ꯂꯥꯛꯇꯦꯕ ꯇꯨꯃꯤꯟꯅ ꯑꯩ ꯆꯤꯡ ꯂꯥꯏꯟꯗ ꯄꯨꯍꯜꯂꯛꯄꯅꯦ ꯑꯩꯗꯤ ꯃꯤꯁꯤꯡꯗ ꯇꯧꯔꯒ ꯄꯨꯍꯜꯂꯛꯄꯅꯦ ꯑꯗꯨꯅ ꯑꯗꯨꯝ ꯌꯥꯒꯅꯤ ꯅꯣꯏꯒꯤ ꯑꯄꯥꯝꯕꯗꯨ ꯂꯧꯕ ꯂꯥꯛꯑꯣ ꯅꯪ ꯀꯩꯗꯧꯉꯩ ꯂꯥꯛꯀꯦ ꯍꯥꯏꯕꯅꯣ ꯑꯗꯨ ꯑꯗꯨꯝ ꯍꯥꯏꯔꯒ ꯑꯗꯨꯝ ꯑꯩꯉꯣꯟꯗ ꯀꯣꯜ ꯇꯧꯔꯛꯑꯣ ꯂꯥꯛꯄꯗ ꯑꯗꯨ ꯆꯦꯡꯗꯤ ꯄꯥꯝꯗꯕ꯭ꯔꯣ ꯆꯦꯡ ꯑꯩꯈꯣꯏ ꯑꯥ ꯌꯥꯅꯤ ꯍꯧꯖꯤꯛ ꯂꯤꯁꯤꯡ ꯑꯅꯤ ꯂꯩ ꯆꯦꯡꯗꯣ ꯑꯗꯣ ꯕꯦꯈꯥꯏꯗ ꯑꯗꯨ ꯈꯔ ꯑꯗꯨꯝ ꯍꯣꯜꯁꯦꯜꯗ ꯄꯤꯒꯦ ꯌꯥꯒꯅꯤ ꯅꯪꯒꯤ ꯃꯃꯟꯕꯨꯗꯤ ꯂꯤꯁꯤꯡ ꯑꯅꯤ ꯂꯩꯕꯅꯤ ꯑꯗꯨ ꯈꯔ ꯌꯦꯡꯅ ꯄꯤꯒꯦ ꯑꯗꯨ ꯅꯣꯏꯅ ꯑꯗꯨꯝ ꯂꯧ ꯂꯥꯛꯄ ꯌꯥꯒꯅꯤ ꯍꯋꯥꯏꯁꯨ ꯂꯩ ꯍꯋꯥꯏ ꯂꯩ ꯑꯃ ꯑꯃ ꯂꯣꯏꯅ ꯄꯣꯠ ꯑꯥꯏꯇꯦꯝ ꯈꯨꯗꯤꯡꯃꯛ ꯑꯌꯥꯝꯕ ꯂꯩ ꯑꯩꯉꯣꯟꯗ ꯏꯁꯇꯣꯛ ꯇꯧꯔꯒ ꯑꯩꯅ ꯊꯝꯍꯧꯕꯅꯤ ꯍꯥꯟꯅ ꯃꯃꯥꯡꯗ ꯑꯗꯣ ꯍꯧꯖꯤꯛ ꯑꯇꯣꯞꯄ ꯗꯨꯀꯥꯟꯗ ꯅꯣꯏꯅ ꯍꯪꯉꯁꯨ ꯄꯣꯠ ꯃꯃꯟ ꯂꯣꯏꯅ ꯋꯥꯡꯕꯅꯦ ꯋꯥꯡꯕꯗꯤ ꯍꯧꯖꯤꯛ ꯂꯝꯕꯤ ꯅꯪꯅ ꯑꯗꯨꯝ ꯂꯥꯛꯑꯒ ꯑꯄꯥꯝꯕ ꯌꯦꯡꯉꯒ ꯑꯗꯨꯝ ꯂꯧꯕ ꯌꯥꯒꯅꯤꯌꯦ ꯑꯗꯨ ꯑꯥꯏꯇꯦꯝ ꯑꯇꯣꯞ ꯑꯇꯣꯞꯄꯁꯨ ꯑꯗꯨꯝ ꯈꯔ ꯂꯩꯌꯦꯕ ꯌꯦꯡꯉꯒ ꯑꯗꯨꯝ ꯂꯧꯋꯣ ꯅꯪ ꯗꯨꯀꯥꯟꯒꯤ ꯑꯗꯨꯝ ꯌꯥꯒꯅꯤ ꯑꯩꯉꯣꯟꯗ ꯂꯩ ꯃꯣꯔꯦꯒꯤ ꯑꯥꯏꯇꯦꯝ ꯇꯣꯉꯥꯟꯕ ꯑꯗꯨꯝ ꯂꯩ ꯈꯔ ꯌꯦꯡꯉꯒ ꯍꯩ ꯃꯍꯤ ꯍꯩ ꯃꯍꯤꯁꯨ ꯂꯩꯌꯦꯕ

ꯎꯝ ꯂꯩ ꯂꯩ ꯍꯩ ꯃꯍꯤ ꯈꯔ ꯑꯗꯨꯝ ꯂꯩ ꯑꯁꯣꯝꯒꯤ ꯑꯥ ꯑꯗꯨꯝ ꯌꯦꯡꯉꯨꯅꯦ ꯑꯗꯨꯒ ꯂꯥꯛꯑꯣ ꯌꯥꯏ ꯀꯩꯁꯨ ꯀꯥꯏꯗꯦꯅꯦ ꯑꯗꯨꯝ ꯀꯔꯤ ꯅꯨꯃꯤꯠ ꯂꯥꯛꯀꯗꯝꯃꯣ ꯅꯪ ꯂꯥꯛ ꯀꯥꯟꯗ ꯑꯗꯨꯝ ꯑꯩꯉꯣꯟꯗ ꯂꯥꯏꯟꯗꯨ ꯑꯗꯨꯝ ꯐꯥꯎꯔꯛꯑꯣ ꯌꯥꯔꯦ ꯑꯗꯨꯝ ꯑꯩ ꯑꯣ ꯐꯔꯦ ꯐꯔꯦ ꯑꯗꯨꯗꯤ ꯑꯗꯨꯃꯥꯏꯅ ꯑꯗꯨꯝ ꯂꯥꯏꯟꯗꯣ ꯅꯪ ꯂꯥꯛ ꯀꯥꯟꯗ ꯐꯥꯎꯔꯛꯑꯣ ꯑꯗꯨꯒ ꯑꯄꯥꯝꯕꯗꯨ ꯑꯗꯨꯝ ꯈꯔ ꯂꯩꯒꯅꯤ ꯑꯗꯨꯝ ꯈꯔ ꯌꯦꯡꯅ ꯄꯤꯔꯒꯦ ꯑꯗꯨꯗꯤ ꯀꯣ